ꯑꯩꯅ ꯏꯕ ꯃꯇꯝꯗ ꯑꯩꯒꯤ ꯀꯦꯔꯦꯛꯇꯔꯁꯦ ꯑꯩꯅ ꯑꯁꯦꯡꯕ ꯊꯦꯡꯅꯖꯔꯨꯕ ꯋꯥꯔꯤꯅ ꯑꯌꯥꯝꯕ ꯏꯖꯩꯌꯦ ꯑꯩꯅ ꯑꯁꯦꯡꯕ ꯊꯦꯡꯅꯖꯔꯨꯕꯗꯤ ꯑꯩꯅ ꯏꯕ ꯃꯇꯝꯗ ꯐꯖꯅ ꯏꯕ ꯉꯝꯃꯦ ꯑꯩꯅ ꯊꯦꯡꯅꯖꯕ ꯄꯣꯠꯇꯨꯗꯤ ꯑꯩꯅ ꯁꯦꯝꯖꯤꯟ ꯁꯥꯖꯤꯟꯕ ꯄꯣꯠꯇꯨꯗꯤ ꯁꯦꯝꯖꯤꯟ ꯁꯥꯖꯤꯟꯕ ꯀꯦꯔꯦꯛꯇꯔꯗꯨꯗꯤ ꯋꯥꯈꯜ ꯀꯌꯥ ꯊꯣꯛꯇꯦ ꯑꯗꯨꯅ ꯑꯁꯦꯡꯕ ꯊꯦꯡꯅꯖꯔꯨꯕ ꯋꯥꯔꯤꯗꯅ ꯍꯦꯟꯅ ꯌꯨꯝꯐꯝ ꯑꯣꯏꯔꯒ ꯑꯩꯅ ꯏꯌꯦ ꯑꯗꯨꯅ ꯍꯦꯟꯅꯁꯨ ꯃꯤꯅ ꯄꯥꯅꯤꯡꯉꯦ ꯃꯤꯅ ꯄꯥꯕ ꯃꯇꯝꯗꯁꯨ ꯃꯈꯣꯏꯅ ꯅꯨꯡꯉꯥꯏꯕ ꯐꯥꯎꯏ ꯍꯥꯏꯕꯁꯤ ꯃꯈꯣꯏꯅ ꯑꯩꯉꯣꯟꯗ ꯍꯥꯏꯕꯤꯔꯛꯏ ꯑꯗꯨꯅ ꯑꯩꯗꯤ ꯁꯦꯝꯖꯤꯟ ꯁꯥꯖꯤꯟꯕ ꯀꯦꯔꯦꯛꯇꯔꯗꯗꯤ ꯀꯌꯥ ꯏꯗꯦ ꯑꯁꯦꯡꯕ ꯊꯦꯡꯅꯖꯕ ꯑꯁꯦꯝꯕ ꯋꯥꯔꯤ ꯌꯨꯝꯐꯝ ꯑꯣꯏꯔꯒ ꯏꯌꯦ ꯑꯩꯒꯤ ꯋꯥꯔꯤꯁꯦ ꯑꯌꯥꯝꯕꯅ ꯑꯩꯅ ꯏꯕ ꯄꯥꯝꯖꯕꯁꯨ ꯑꯩꯅ ꯊꯦꯡꯅꯖꯔꯨꯕ ꯑꯩꯅ ꯑꯩꯅ ꯏꯒꯦ ꯍꯥꯏꯅ ꯈꯜꯂꯤꯕ ꯑꯗꯨꯗ ꯑꯗꯨꯒꯤ ꯀꯦꯔꯦꯛꯇꯔꯗꯨꯗ ꯑꯗꯨꯒꯤ ꯃꯤꯗꯨꯗ ꯑꯩꯅ ꯃꯥꯒꯤ ꯋꯥꯈꯜꯂꯣꯟꯗꯣ ꯃꯨꯟꯅ ꯈꯪꯂꯅꯤ ꯋꯥꯔꯤꯁꯦ ꯐꯖꯅ ꯃꯃꯨꯠ ꯇꯥꯅ ꯈꯪꯂꯅꯤ ꯑꯗꯨꯒ ꯑꯩꯅ ꯏꯕ ꯃꯉꯣꯟꯗ ꯐꯥꯎꯕ ꯅꯨꯡꯉꯥꯏꯕ ꯅꯨꯡꯉꯥꯏꯇꯕ ꯑꯗꯨꯒꯨꯝꯕ ꯋꯥꯔꯤꯁꯤꯡꯗꯨ ꯂꯣꯏꯅ ꯑꯩꯅ ꯍꯥꯟꯅ ꯈꯪꯗꯣꯛꯂꯕ ꯃꯇꯨꯡꯗ ꯑꯩꯅ ꯑꯌꯥꯝꯕꯅ ꯏꯌꯦ ꯑꯗꯨꯅ ꯑꯩꯒꯤ ꯋꯥꯔꯤꯁꯦ ꯃꯤꯅ ꯄꯥꯕ ꯃꯇꯝꯗ ꯅꯨꯡꯉꯥꯏꯕ ꯍꯦꯟꯅ ꯄꯣꯛꯍꯜꯂꯦ ꯍꯥꯏꯅ ꯈꯜꯂꯦ ꯃꯤꯅꯁꯨ ꯅꯨꯡꯉꯥꯏ ꯍꯥꯏꯌꯦ ꯑꯗꯨꯒ ꯁꯦꯝꯖꯤꯟ ꯁꯥꯖꯤꯟꯕ ꯏꯕ ꯋꯥꯔꯤꯗꯨꯗꯤ ꯑꯩꯉꯣꯟꯗ ꯀꯌꯥ ꯅꯨꯡꯉꯥꯏꯕ ꯐꯥꯎꯗꯦ ꯃꯤꯅꯁꯨ ꯄꯥꯕꯗ ꯅꯨꯡꯉꯥꯏꯇꯦꯅ ꯍꯥꯏ ꯑꯗꯨꯒ ꯑꯩꯉꯣꯟꯗꯁꯨ ꯋꯥꯈꯜ ꯀꯌꯥ ꯊꯣꯛꯇꯦ ꯑꯗꯨꯅ ꯑꯩꯅ ꯍꯦꯟꯅ ꯏꯟꯇ꯭ꯔꯦꯁ ꯂꯩꯕ ꯑꯩꯅ ꯍꯦꯟꯅ ꯊꯥꯖꯕꯁꯦ ꯑꯩꯅ ꯑꯁꯦꯡꯕ ꯊꯦꯡꯅꯖꯔꯨꯕ ꯑꯁꯦꯡꯕ ꯋꯥꯔꯤꯗꯨ ꯍꯪꯂꯨꯕ ꯃꯈꯣꯏꯒꯤ ꯋꯥꯈꯜꯂꯣꯟꯗꯨ ꯃꯨꯟꯅ ꯈꯪꯂꯕ ꯃꯇꯨꯡꯗ ꯏꯅ ꯏꯕꯗꯣ ꯑꯗꯨꯅ ꯍꯦꯟꯅ ꯑꯩꯅ ꯐꯖꯩꯑꯅ ꯂꯧꯋꯤ ꯃꯤꯅꯁꯨ ꯄꯥꯕ ꯅꯨꯡꯉꯥꯏꯑꯅ ꯈꯜꯂꯦ ꯑꯗꯨꯅ ꯃꯈꯥ ꯇꯥꯕꯗꯁꯨ ꯑꯩꯗꯤ ꯔꯦꯑꯦꯜ ꯑꯣꯏꯕ ꯋꯥꯔꯤꯗ ꯑꯁꯦꯡꯕ ꯋꯥꯔꯤꯗ ꯌꯨꯝꯐꯝ ꯑꯣꯏꯔꯒ ꯑꯗꯨꯝ ꯏꯒꯅꯤ ꯑꯗꯨ ꯍꯥꯏꯖꯅꯤꯡꯏ